ꯍꯜꯂꯣ ꯅꯣꯏ ꯉꯁꯥꯏꯒꯤ ꯃꯤ ꯑꯗꯨ ꯂꯥꯛꯀꯅꯤ ꯍꯥꯏꯕꯤꯔꯝꯕꯗꯣ ꯃꯗꯨ ꯃꯈꯣꯏꯒꯤ ꯇꯤꯛꯀꯦꯠ ꯀꯌꯥ ꯑꯣꯏꯗꯣꯏꯅꯣ ꯃꯤ ꯀꯌꯥ ꯂꯥꯛꯇꯣꯏꯅꯣ ꯃꯉꯥ ꯑꯣꯀꯦ ꯇꯤꯛꯀꯦꯠ ꯃꯉꯥꯁꯤꯗ ꯑꯗꯨ ꯑꯣꯏ ꯇꯥꯔꯒꯗꯤ ꯀꯣ ꯃꯤ ꯑꯃꯗ ꯅꯣꯏ ꯊꯥꯔꯇꯤ ꯊꯥꯔꯇꯤ ꯀꯣ ꯋꯥꯟ ꯐꯤꯐꯇꯤ ꯄꯩꯁꯥꯁꯦ ꯄꯥꯏꯕꯤꯔꯣ ꯑꯗꯣ ꯅꯣꯏ ꯒꯥꯔꯤ ꯂꯥꯏꯟꯗ ꯂꯥꯛꯄꯤꯗꯣꯏꯔꯥ ꯅꯠꯇꯔꯒ ꯏꯁꯥꯒꯤ ꯑꯗꯨꯒꯤꯁꯨ ꯑꯗꯨꯝ ꯈꯨꯗꯣꯡ ꯆꯥꯕ ꯑꯗꯨꯝ ꯂꯩꯒꯅꯤ ꯒꯥꯔꯤꯒꯤꯗꯤ ꯐꯣꯔ ꯍ꯭ꯋꯤꯂꯔ ꯑꯣꯏꯔꯒꯗꯤ ꯑꯩꯈꯣꯏ ꯔꯨꯄꯤꯁ ꯐꯤꯐꯇꯤ ꯂꯧꯖꯩꯀꯣ ꯑꯩꯈꯣꯏꯒꯤ ꯒꯦꯠꯇꯨꯗ ꯑꯗꯨꯝ ꯆꯪꯕꯤꯔꯣ ꯇꯤꯛꯀꯦꯠ ꯀꯥꯎꯟꯇꯔ ꯑꯗꯨꯝ ꯂꯣꯏ ꯂꯩꯖꯔꯝꯃꯅꯤ ꯑꯗꯒꯤ ꯒꯥꯔꯤꯒꯤꯁꯨ ꯑꯗꯨꯝ ꯄꯨꯟꯅ ꯀꯛꯄ ꯌꯥꯔꯦ ꯑꯗꯣ ꯇꯥꯏꯃꯤꯡꯗꯤ ꯑꯩꯈꯣꯏ ꯄꯨꯡꯖꯤꯡ ꯍꯥꯏꯕ ꯇꯥꯔꯦꯀꯣ ꯍꯣꯏ ꯑꯗꯨꯒꯤꯗꯤ ꯊꯣꯏꯗꯣꯛꯄ ꯀꯩꯁꯨ ꯂꯩꯇꯦꯀꯣ ꯑꯗꯨꯒ ꯀꯩꯒꯨꯝꯕ ꯅꯣꯏꯅ ꯗꯤꯟꯅꯔꯒꯨꯝꯕ ꯆꯥꯒꯦ ꯍꯥꯏꯔꯒꯗꯤ ꯗꯤꯟꯅꯔꯒꯤꯗꯤ ꯑꯩꯈꯣꯏ ꯀꯤꯠꯆꯟ ꯇꯣꯉꯥꯟꯅꯀꯣ ꯀꯤꯠꯆꯟ ꯗꯥꯏꯅꯤꯡ ꯔꯨꯝ ꯑꯗꯨꯝ ꯂꯩꯒꯅꯤ ꯑꯗꯨꯒꯤꯁꯨ ꯇꯣꯉꯥꯟꯅ ꯐꯤ ꯑꯗꯨꯝ ꯂꯩꯒꯅꯤ ꯍꯥꯏꯗꯤ ꯅꯣꯏ ꯍꯥꯏꯗꯤ ꯀꯤꯠꯆꯟꯒꯤꯁꯦ ꯅꯣꯏ ꯃꯉꯥ ꯑꯗꯨꯗꯤ ꯃꯤ ꯑꯃꯗ ꯑꯗꯨꯝ ꯑꯗꯨꯗꯤ ꯑꯗꯨꯝ ꯆꯞ ꯃꯥꯟꯅꯩ ꯕꯨꯁꯇꯔꯒꯤ ꯇꯥꯏꯄꯇ ꯇꯣꯉꯥꯟꯅ ꯍꯥꯏꯇꯥꯔꯦ ꯇꯣꯉꯥꯟꯅ ꯑꯗꯨꯝ ꯀꯛꯀꯅꯤ ꯑꯗꯨꯝ ꯂꯨꯄꯥ ꯃꯤ ꯑꯃꯗ ꯂꯨꯄꯥ ꯊꯥꯔꯇꯤ ꯊꯥꯔꯇꯤ ꯑꯗꯨꯝ ꯆꯥꯡ ꯀꯛꯀꯅꯤ ꯆꯥꯛ ꯆꯥꯕꯒꯤ ꯍꯥꯏꯇꯥꯔꯦ ꯑꯗꯣ ꯅꯣꯏ ꯑꯇꯣꯞꯄ ꯇꯦꯕꯜ ꯑꯇꯣꯞꯄ ꯑꯆꯥꯄꯣꯠ ꯅꯨꯡꯄꯣꯠ ꯄꯣꯔꯛꯄꯩꯗꯤ ꯀꯩꯁꯨ ꯀꯥꯏꯕ ꯂꯩꯇꯦ ꯃꯅꯨꯡꯗ ꯑꯗꯨꯝ ꯀꯥꯗ ꯑꯗꯨꯝ ꯆꯥꯕ ꯌꯥꯏ ꯆꯥꯕ ꯂꯣꯏꯔꯒ ꯑꯗꯨꯝ ꯐꯥꯁ ꯐꯨꯗ ꯃꯛꯇꯤ ꯂꯩꯇꯦ ꯑꯩꯈꯣꯏꯒꯤ ꯁꯣꯞ ꯄꯥꯟ ꯁꯣꯞꯀꯨꯝꯕ ꯍꯥꯏꯒꯗ꯭ꯔꯥ ꯑꯩꯈꯣꯏꯒꯤ ꯀꯣꯜ ꯗ꯭ꯔꯤꯡꯒꯨꯝꯕ ꯈꯔ ꯈꯔ ꯑꯗꯨꯝ ꯌꯣꯡꯕ ꯑꯗꯨꯝꯕꯗꯤ ꯈꯔ ꯂꯩ ꯊꯣꯏꯗꯣꯛꯄ ꯑꯇꯩ ꯂꯩꯇꯦ ꯑꯗꯨꯕꯨꯗꯤ ꯑꯩꯈꯣꯏꯒꯤ ꯑꯗꯨꯝ ꯋꯥꯔ ꯃꯦꯃꯣꯔꯤꯌꯦꯜꯒꯤ ꯍꯦꯛ ꯃꯅꯨꯡꯁꯦ ꯁꯤꯗꯗꯤ ꯂꯩꯇꯦ ꯑꯗꯨꯒꯤ ꯒꯦꯠꯇꯨꯒꯤ ꯃꯄꯥꯟꯗꯒꯗꯤ ꯂꯩꯅꯤ ꯑꯌꯨꯛꯀꯤ ꯄꯨꯡ ꯑꯩꯠ ꯊꯥꯔꯇꯤ ꯑꯩꯠ ꯊꯥꯔꯇꯤꯗꯒꯤ ꯑꯣꯞꯟꯅꯤꯡ ꯇꯧꯋꯦ ꯑꯗꯨꯒ ꯐꯥꯏꯚꯇ ꯏꯚꯦꯅꯤꯡ ꯐꯥꯏꯚ ꯐꯥꯏꯚ ꯄꯤ ꯑꯦꯝꯗ ꯑꯩꯈꯣꯏ ꯀ꯭ꯂꯣꯁ ꯇꯧꯖꯩ ꯑꯗꯣ ꯁꯤꯐꯧ ꯃꯅꯨꯡꯁꯤꯗ ꯑꯗꯨꯝ ꯅꯣꯏ ꯑꯩꯈꯣꯏꯒꯤ ꯕꯤꯖꯤꯇꯔꯁꯤꯡꯅ ꯑꯗꯨꯝ ꯃꯅꯨꯡꯗ ꯇꯧꯅꯤꯡꯕ ꯀꯨꯁꯤ ꯍꯥꯏꯒꯗ꯭ꯔꯥ ꯀꯣꯏꯕ ꯂꯥꯛꯄ ꯑꯗꯨꯝ ꯐꯣꯇꯣ ꯁꯨꯠꯄꯨ ꯑꯣꯏꯔꯣ ꯑꯦꯅꯤ ꯇꯧꯕ ꯌꯥꯏ

ꯍꯣꯏ ꯑꯗꯣ ꯆꯞ ꯆꯥꯕꯕꯨꯗꯤ ꯂꯩꯇꯦ ꯑꯗꯣ ꯑꯩꯈꯣꯏ ꯄꯨꯡ ꯃꯉꯥꯗ ꯀ꯭ꯂꯣꯁ ꯍꯥꯏꯖꯕꯅꯤꯀꯣ ꯄꯨꯡ ꯃꯉꯥꯗ ꯂꯣꯏ ꯊꯣꯛꯍꯧꯔꯒꯗꯤ ꯑꯗꯨꯝ ꯂꯣꯏꯁꯟꯕ ꯌꯥꯔꯦ ꯍꯥꯏꯅ ꯈꯟꯖꯩ ꯁꯤ ꯀꯩꯗꯧꯕ ꯑꯗꯨꯝꯕꯩꯗꯤ ꯍꯧꯖꯤꯛ ꯍꯧꯖꯤꯛ ꯍꯧꯖꯤꯛꯃꯛꯀꯤꯗꯤ ꯈꯨꯗꯣꯡ ꯆꯥꯕ ꯂꯩꯇ꯭ꯔꯤ ꯄꯨꯈ꯭ꯔꯤꯒꯨꯝꯕꯗꯤ ꯂꯩꯀꯣ ꯄꯨꯈ꯭ꯔꯤꯗ ꯑꯩꯈꯣꯏ ꯑꯗꯨꯒꯤꯗꯃꯝꯛꯇ ꯑꯩꯈꯣꯏ ꯕꯣꯠꯀꯤ ꯀꯟꯅꯗꯤ ꯑꯦꯔꯦꯟꯖ ꯇꯧꯔꯤ ꯍꯥꯏꯗꯤ ꯑꯆꯟꯅꯕ ꯍꯥꯏꯇꯥꯔꯦ ꯑꯗꯣ ꯈꯔ ꯂꯩꯔꯒꯕꯨꯗꯤ ꯇꯧꯒꯅꯤ ꯑꯇꯩ ꯀꯩꯀꯩ ꯑꯣꯀꯦ ꯑꯣꯀꯦ ꯌꯥꯝ ꯐꯔꯦ ꯌꯥꯝ ꯐꯔꯦ ꯑꯗꯨꯗꯤ ꯎꯝ